ꯇꯥꯅꯤꯡꯍꯟꯕ ꯑꯃꯁꯨ ꯃꯔꯨ ꯑꯣꯏ ꯑꯗꯨꯒ ꯑꯩ ꯈꯣꯟꯖꯦꯜ ꯐꯕ ꯑꯃꯁꯨ ꯌꯥꯝꯅ ꯗꯔꯀꯥꯔ ꯑꯣꯏ ꯍꯥꯏꯅ ꯈꯟꯖꯩ ꯑꯗꯨꯒ ꯑꯩꯅ ꯏꯁꯩ ꯇꯝꯃꯦ ꯍꯥꯏꯗꯅꯁꯨ ꯑꯩꯅ ꯇꯝꯃꯨꯔꯤꯕ ꯏꯁꯩꯗꯨ ꯍꯜꯂꯛꯑꯒ ꯑꯩꯅ ꯑꯩꯒꯤ ꯑꯇꯣꯞꯄꯗ ꯀꯣꯛꯇꯣ ꯊꯥꯗꯔꯒ ꯂꯩꯔꯒꯗꯤ ꯑꯗꯨꯁꯨ ꯏꯁꯩꯗꯣ ꯀꯩꯁꯨ ꯍꯩꯔꯣꯏ ꯑꯗꯨꯅ ꯍꯥꯏꯔꯤꯕ ꯃꯤꯑꯣꯏ ꯑꯗꯨꯅ ꯏꯁꯩ ꯁꯛꯄꯗ ꯌꯥꯝꯅ ꯊꯋꯥꯏ ꯌꯥꯎꯕ ꯃꯤ ꯑꯣꯏ ꯇꯥꯔꯒꯗꯤ ꯑꯩ ꯑꯣꯖꯥ ꯒꯨꯔꯨ ꯃꯁꯛ ꯈꯪꯅ ꯆꯠꯄ ꯇꯥꯔꯦ ꯑꯗꯒꯤ ꯑꯣꯖꯥ ꯒꯨꯔꯨꯅ ꯇꯥꯛꯄꯤꯔꯛꯄ ꯄꯣꯠꯇꯨ ꯑꯩꯅ ꯌꯥꯝꯅ ꯊꯋꯥꯏ ꯌꯥꯎꯅ ꯅꯩꯅꯕ ꯑꯃꯁꯨ ꯗꯔꯀꯥꯔ ꯑꯣꯏ ꯑꯗꯨꯒ ꯊꯋꯥꯏ ꯌꯥꯎꯅ ꯅꯩꯅꯔꯕ ꯃꯇꯨꯡꯗ ꯄꯣꯠꯇꯨ ꯑꯩꯅ ꯍꯩꯅꯅꯕꯒꯤꯗꯃꯛꯇ ꯑꯩꯅ ꯍꯦꯛ ꯍꯩꯇ꯭ꯔꯤ ꯐꯥꯎꯕ ꯍꯩꯇꯕ ꯖꯒꯥꯗꯨ ꯑꯣꯖꯥꯗ ꯑꯩꯒꯤ ꯑꯈꯪ ꯑꯍꯩꯁꯤꯡꯗ ꯑꯩꯕꯨ ꯇꯥꯛꯄꯤ ꯇꯝꯕꯤꯔꯤꯕ ꯑꯣꯖꯥ ꯒꯨꯔꯨꯁꯤꯡꯗꯨꯗ ꯑꯩ ꯃꯈꯣꯏꯒ ꯌꯥꯝꯅ ꯇꯣꯏꯅ ꯇꯣꯠꯅꯕ ꯇꯤꯟꯅꯕ ꯅꯠꯇ꯭ꯔꯒ ꯃꯣꯏꯗꯒꯤ ꯑꯩꯅ ꯀꯔꯤ ꯈꯪꯖꯕ ꯌꯥꯏ ꯍꯥꯏꯕꯗꯨ ꯑꯩꯅ ꯃꯣꯏꯗꯒꯤ ꯌꯥꯝꯅ ꯇꯣꯏꯅ ꯂꯧꯕ ꯑꯃ ꯗꯔꯀꯥꯔ ꯑꯣꯏ ꯑꯗꯨꯒ ꯍꯥꯏꯔꯤꯕ ꯃꯤꯑꯣꯏꯗꯨꯗ ꯑꯩꯒꯤ ꯑꯣꯏꯕ ꯌꯥꯝꯅ ꯃꯔꯨꯑꯣꯏꯕ ꯑꯃ ꯍꯥꯏꯖꯧ ꯍꯥꯏꯕ ꯇꯥꯔꯒꯗꯤ ꯗꯤꯁꯤꯄ꯭ꯂꯤꯟ ꯀꯩꯒꯨꯝꯕ ꯃꯥꯅ ꯏꯁꯩ ꯁꯛꯄ ꯍꯥꯏꯕꯁꯤ ꯃꯥ ꯃꯌꯨꯝꯗ ꯂꯩꯔꯒ ꯃꯊꯟꯇ ꯁꯛꯀꯗꯕ ꯅꯠꯇꯦ ꯏꯁꯇꯦꯖ ꯄꯔꯐꯣꯃꯦꯟꯁ ꯑꯣꯏꯗꯣꯏꯅꯤ ꯃꯌꯥꯝ ꯃꯔꯛ ꯇꯤꯜꯂꯛꯇꯣꯏꯅꯤ ꯑꯗꯨꯅ ꯗꯤꯁꯤꯄ꯭ꯂꯤꯟ ꯍꯥꯏꯕꯁꯤ ꯚꯦꯔꯤ ꯏꯝꯄꯣꯔꯇꯦꯟ ꯗꯤꯁꯤꯄ꯭ꯂꯤꯟꯁꯤ ꯌꯥꯝꯅ ꯃꯔꯨꯑꯣꯏ ꯑꯗꯨꯅ ꯃꯌꯥꯝ ꯃꯔꯛ ꯇꯤꯟꯕꯗ ꯑꯩꯅ ꯅꯣꯂꯨꯛꯅ ꯆꯠꯄ ꯍꯥꯏꯕꯁꯤꯅ ꯈ꯭ꯋꯥꯏꯗꯒꯤ ꯑꯩ ꯑꯊꯣꯏꯕꯅꯤ ꯍꯥꯏꯖꯒꯦ ꯑꯗꯨꯒ ꯑꯗꯨꯒꯤꯁꯨ ꯃꯊꯛꯇ ꯃꯥꯅ ꯇꯝꯃꯨꯔꯤꯕ ꯏꯁꯩ ꯑꯗꯨꯒꯤ ꯌꯥꯝꯅ ꯇꯣꯏꯅ ꯄ꯭ꯔꯦꯛꯀꯤꯁ ꯇꯧꯕ ꯍꯩꯅꯅꯕꯒꯤꯗꯃꯛꯇ ꯌꯥꯝꯅ ꯇꯣꯏꯅ ꯍꯣꯠꯅꯕ ꯍꯥꯏꯕꯁꯤꯅ ꯈ꯭ꯋꯥꯏꯗꯒꯤ ꯃꯥꯏ ꯄꯥꯛꯅꯕꯒꯤ ꯑꯆꯧꯕ ꯈꯣꯡꯊꯥꯡꯅꯤ ꯍꯥꯏꯅ ꯑꯩ ꯍꯥꯏꯖꯒꯦ ꯑꯗꯨꯒ ꯍꯥꯏꯔꯤꯕ ꯃꯤꯑꯣꯏ ꯑꯁꯤꯅ ꯃꯥꯒꯤ ꯏꯁꯩꯗꯨ ꯄꯥꯝꯃꯕꯅꯤꯅ ꯅꯠꯇ꯭ꯔꯒ ꯃꯥꯒꯤ ꯏꯁꯩꯗꯨꯅ ꯃꯥꯒꯤ ꯄ꯭ꯔꯣꯐꯦꯁꯟ ꯑꯃ ꯑꯣꯏꯒꯦꯅ ꯈꯟꯖꯕ ꯇꯥꯔꯒꯗꯤ ꯑꯗꯨꯒꯤ ꯄ꯭ꯔꯣꯐꯦꯁꯟꯅꯦꯜ ꯃꯥꯒꯤ ꯀꯩꯅꯣꯗꯨ ꯑꯣꯏꯔꯛꯅꯕꯒꯤꯗꯃꯛꯇ ꯑꯗꯨꯛꯀꯤ ꯃꯇꯤꯛ ꯃꯥ ꯍꯥꯔꯗ ꯋꯥꯔꯛ ꯇꯧꯕ ꯑꯃ ꯗꯔꯀꯥꯔ ꯑꯣꯏ ꯑꯗꯨꯒ ꯍꯥꯔꯗ ꯋꯥꯔꯛ ꯍꯥꯏꯕꯁꯤ ꯍꯣꯠꯅꯕꯗꯨ ꯂꯦꯞꯇ꯭ꯔꯤꯉꯩ ꯃꯥ ꯃꯥꯏ ꯄꯥꯛꯄ ꯅꯣꯡꯃ ꯅꯠꯇ꯭ꯔꯒ ꯅꯣꯡꯃꯗꯤ ꯃꯥꯏ ꯄꯥꯛꯄ ꯃꯤꯑꯣꯏ ꯑꯃ ꯑꯣꯏꯒꯅꯤ ꯍꯥꯏꯕꯁꯤ ꯑꯩꯒꯤ ꯑꯆꯦꯠꯄ ꯊꯥꯖꯕꯅꯤ